ꯑꯩꯍꯥꯛꯅ ꯁꯤꯒꯤ ꯀꯥꯟꯅꯕ ꯍꯥꯏꯔꯒꯗꯤ ꯐꯦꯃꯤꯂꯤ ꯐꯦꯃꯤꯂꯤꯒꯤ ꯐꯥꯏꯅꯥꯟꯁꯤꯌꯦꯜ ꯄ꯭ꯔꯣꯕ꯭ꯂꯦꯝꯗꯁꯨ ꯍꯦꯜꯞ ꯇꯧꯕ ꯉꯝꯃꯦ ꯑꯗꯨꯒ ꯑꯄꯥꯝꯕ ꯐꯤ ꯁꯦꯠꯄ ꯐꯪꯉꯦ ꯔꯤꯂꯦꯇꯤꯚꯁꯇ ꯄꯤꯕꯁꯨ ꯉꯝꯃꯦ ꯅꯨꯡꯁꯤ ꯆꯥꯟꯅꯅ ꯐꯦꯃꯤꯂꯤ ꯂꯩꯃꯤꯟꯅꯕ ꯌꯥꯔꯦ